ꯑꯩꯒꯤ ꯕꯥꯏꯛꯁꯤ ꯑꯩꯅ ꯌꯥꯝꯅ ꯅꯥꯟꯅ ꯁꯤꯖꯤꯟꯅꯩ ꯑꯗꯨꯒ ꯒꯥꯔꯤꯁꯤ ꯌꯥꯔꯛꯇꯕ ꯃꯇꯝꯗ ꯈꯤꯖꯤꯛꯇꯪ ꯌꯥꯗꯕꯒ ꯁꯦꯝꯖꯟꯕꯅ ꯍꯥꯜꯂꯤ ꯁꯦꯝꯖꯜꯂ ꯑꯩꯅ ꯁꯦꯝꯖꯜꯂꯕ ꯃꯇꯨꯡꯗ ꯒꯥꯔꯤꯗꯣ ꯐꯖꯅ ꯇꯦꯁ ꯗ꯭ꯔꯥꯏꯞ ꯇꯧꯔꯒ ꯊꯧꯕ ꯃꯇꯝꯗ ꯌꯥꯔꯦꯅ ꯋꯥꯛꯁꯣꯞꯀꯤ ꯃꯤꯗ ꯍꯥꯏ ꯑꯗꯨꯒ ꯑꯩꯅ ꯒꯥꯔꯤꯁꯤ ꯑꯃꯨꯛ ꯈꯤꯖꯤꯛꯇꯪ ꯃꯣꯠꯄꯒ ꯐꯖꯅ ꯃꯦꯟꯇꯦꯟ ꯇꯧꯔꯒ ꯀꯥꯔ ꯋꯥꯁꯇ ꯄꯨꯔꯒ ꯆꯥꯝꯃꯤ ꯒꯥꯔꯤꯁꯤꯗ ꯑꯩꯅ ꯏꯁꯀꯦꯁ ꯑꯃꯐꯧ ꯂꯩꯍꯟꯗꯦ ꯑꯩꯅ ꯐꯖꯅ ꯂꯨꯅ ꯅꯥꯟꯅ ꯒꯥꯔꯤꯁꯤ ꯁꯤꯖꯤꯟꯅꯩ ꯑꯩꯅ ꯀꯣꯂꯦꯖ ꯆꯠꯄ ꯑꯃꯗꯤ ꯑꯗꯒꯤ ꯗꯨꯀꯥꯟ ꯆꯠꯄ ꯕꯖꯥꯔ ꯆꯠꯄ ꯈꯔ ꯑꯔꯥꯞ ꯑꯔꯥꯞꯄꯗ ꯕꯥꯏꯛ ꯕꯥꯏꯛꯁꯤ ꯁꯤꯖꯤꯟꯅꯩ ꯒꯥꯔꯤ ꯕꯥꯏꯛꯁꯤ ꯀꯟꯅ ꯊꯧꯕꯗꯤ ꯊꯧꯗꯦ ꯇꯞꯅ ꯑꯗꯨꯝ ꯆꯥꯡ ꯑꯃꯗ ꯃꯦꯟꯇꯦꯟ ꯇꯧꯔꯒ ꯊꯧꯋꯤ ꯒꯥꯔꯤꯁꯤ ꯊꯧꯕ ꯃꯇꯝꯗ ꯑꯩꯅ ꯆꯣꯛꯊꯕꯗꯤ ꯆꯣꯛꯊꯔꯛꯄꯗꯤ ꯂꯩꯇꯦ ꯀꯩꯒꯤ ꯀꯩꯒꯤ ꯀꯟꯅ ꯊꯧꯔꯗꯤ ꯍꯛꯆꯥꯡꯗ ꯅꯨꯡꯁꯤꯠ ꯐꯨꯖꯜꯂꯛꯑꯒ ꯌꯥꯝꯅ ꯋꯥꯏ ꯑꯗꯨꯒ ꯆꯥꯡ ꯑꯃꯗ ꯊꯧꯔꯗꯤ ꯆꯣꯛꯊꯕꯗꯤ ꯌꯥꯝꯅ ꯊꯣꯏꯅ ꯊꯣꯏꯅꯗꯤ ꯌꯥꯎꯗ꯭ꯔꯦ ꯈꯔꯗꯤ ꯆꯣꯛꯊꯕ ꯌꯥꯎꯋꯤ ꯑꯗꯨꯒ ꯒꯥꯔꯤꯁꯤ ꯑꯔꯥꯞꯄ ꯖꯒꯥ ꯆꯠꯂꯒꯗꯤ ꯕꯥꯏꯛꯅ ꯑꯗꯨꯝ ꯋꯥꯒꯅꯤ ꯆꯣꯛꯊꯩ ꯑꯗꯨꯒ ꯑꯅꯛꯄ ꯖꯒꯥ ꯃꯇꯦꯛꯀꯨꯝꯕ ꯆꯠꯄ ꯀꯤꯂꯣꯃꯤꯇꯔ ꯇꯔꯥ ꯀꯨꯟ ꯀꯤꯂꯣꯃꯤꯇꯔ ꯅꯤꯐꯨꯃꯨꯛ ꯆꯠꯄꯗꯗꯤ ꯀꯩꯁꯨꯝ ꯆꯣꯛꯊꯗꯦ ꯑꯗꯨꯒ ꯑꯔꯥꯞꯄ ꯀꯤꯂꯣꯃꯤꯇꯔ ꯆꯥꯝꯃꯗꯒꯤ ꯍꯦꯜꯂꯕꯗꯤ ꯑꯗꯨꯝ ꯌꯥꯝ ꯋꯥꯅ ꯆꯣꯛꯊꯩ ꯑꯗꯨꯒ ꯒꯥꯔꯤ ꯕꯥꯏꯛꯁꯤ ꯊꯧꯕ ꯃꯇꯝꯗ ꯑꯩꯈꯣꯏꯅ ꯏꯁꯥꯒꯤ ꯄ꯭ꯔꯣꯇꯦꯛꯁꯟ ꯑꯣꯏꯅꯕ ꯍꯦꯟꯒ꯭ꯂꯣꯞꯀꯨꯝꯕ ꯑꯗꯒꯤ ꯑꯗꯒꯤ ꯍꯦꯟꯒ꯭ꯂꯣꯞꯀꯨꯝꯕ ꯍꯦꯟꯃꯦꯠꯀꯨꯝꯕ ꯌꯨꯁ ꯇꯧꯔꯒ ꯊꯧꯕꯤꯕ ꯑꯃꯗꯤ ꯖꯦꯀꯦꯠ ꯁꯤꯖꯤꯟꯅꯕ ꯈꯣꯡꯒ꯭ꯔꯥꯎ ꯑꯊꯥꯕ ꯁꯦꯠꯆꯟꯕ ꯍꯥꯏꯗꯤ ꯅꯨꯡꯁꯤꯠ ꯑꯌꯤꯡꯕꯁꯨ ꯊꯦꯡꯅꯩ ꯑꯁꯥꯕꯁꯨ ꯊꯦꯡꯅꯩ ꯑꯗꯨꯗꯒꯤ ꯉꯥꯛꯊꯣꯛꯅꯉꯥꯏꯒꯤ ꯑꯩꯈꯣꯏꯅ ꯑꯗꯨꯃꯥꯏꯅ ꯃꯦꯟꯇꯦꯟ ꯇꯧꯔꯒ ꯐꯖꯅ ꯊꯧꯋꯤ ꯒꯥꯔꯤ ꯕꯥꯏꯛꯁꯤ ꯑꯩꯈꯣꯏꯅ ꯇꯌꯥꯔ ꯌꯥꯔꯛꯇ꯭ꯔꯕ ꯈꯣꯠꯇꯕ ꯃꯇꯝꯗ ꯑꯩꯅ ꯐꯖꯅ ꯑꯍꯟ ꯑꯍꯟꯕ ꯁꯤꯜꯂꯒ ꯐꯖꯅ ꯒꯥꯔꯤꯁꯤ ꯀꯝꯐꯣꯔꯇꯦꯕꯜ ꯑꯣꯏꯅꯕ ꯊꯧꯋꯤ